ꯚꯥꯔꯠꯇ ꯈ꯭ꯋꯥꯏꯗꯒꯤ ꯃꯔꯨꯑꯣꯏꯕ ꯂꯝꯈꯩꯒꯤ ꯈꯨꯗꯝꯁꯤꯡ ꯑꯃꯁꯨꯡ ꯂꯝ ꯀꯣꯏꯕꯁꯤꯡꯒꯤ ꯄꯨꯛꯅꯤꯡ ꯆꯤꯡꯁꯤꯟꯅꯤꯡꯉꯥꯏ ꯑꯣꯏꯕ ꯃꯐꯝ ꯈꯔ ꯍꯥꯏꯔꯒꯗꯤ ꯃꯧꯂꯥꯅꯨꯡ ꯃꯦꯘꯥꯂꯌꯥꯗ ꯂꯩꯕ ꯃꯧꯂꯥꯅꯨꯡ ꯋꯟ ꯑꯦꯁꯤꯌꯥꯒꯤ ꯈ꯭ꯋꯥꯏꯗꯒꯤ ꯀ꯭ꯂꯤꯅꯦꯁ ꯕꯤꯂꯦꯆ ꯍꯥꯏ ꯇꯥꯔꯦ ꯑꯗꯒꯤ ꯊꯔꯇꯤ ꯊ꯭ꯔꯤ ꯑꯦ ꯗꯤ ꯗꯒꯤ ꯃꯅꯤꯄꯨꯔꯤꯒꯤ ꯅꯤꯡꯊꯧ ꯃꯌꯥꯝꯒꯤ ꯀꯩꯅꯣ ꯇꯧꯐꯝ ꯍꯥꯏ ꯇꯥꯔꯦ ꯀꯪꯂꯥ ꯐꯣꯔꯠ ꯂꯩ ꯑꯗꯩꯗꯤ ꯈꯣꯡꯖꯣꯝꯗ ꯂꯩꯕ ꯈꯣꯡꯖꯣꯝ ꯋꯔꯜ ꯋꯥꯔ ꯃꯦꯃꯣꯔ꯭ꯌꯦꯜ ꯃꯥꯏꯕꯝ ꯂꯣꯛꯄꯂꯦꯆ ꯂꯩꯕ ꯖꯄꯦꯅꯤꯁ ꯋꯔꯜ ꯋꯥꯔ ꯃꯦꯃꯣꯔ꯭ꯌꯦꯜ ꯗ ꯔꯦꯠ ꯍꯤꯜ ꯑꯗꯩꯗꯤ ꯃꯣꯏꯔꯥꯡꯗ ꯂꯩꯕ ꯀꯩꯕꯨꯜ ꯂꯝꯖꯥꯎ ꯅꯦꯁꯅꯦꯜ ꯄꯥꯛ ꯃꯦꯒꯥꯂꯌꯥꯗ ꯂꯩꯕ ꯆꯦꯔꯥꯄꯨꯟꯖꯤ ꯋꯥꯟ ꯑꯞ ꯗ ꯋꯦꯇꯦꯁ ꯄ꯭ꯂꯦꯁ ꯌꯥꯝ ꯆꯣꯠꯄ ꯃꯐꯝ ꯍꯥꯏ ꯇꯥꯔꯦ ꯁꯤꯒꯩꯁꯤ ꯑꯗꯨꯝ ꯑꯣꯏꯕ ꯌꯥꯕ ꯀꯩꯅꯣ ꯇꯧꯕ ꯌꯥꯕ ꯆꯠꯄ ꯌꯥꯕ ꯂꯦꯟꯃꯥꯛꯅꯦ ꯍꯥꯏ ꯇꯥꯔꯦ ꯏꯟꯗ꯭ꯌꯥꯒꯤ